ꯑꯩꯅ ꯒ꯭ꯌꯥꯁ ꯑꯃ ꯂꯧꯖꯔꯨꯔꯦ ꯃꯤꯅ ꯒ꯭ꯌꯥꯁ ꯁꯤꯖꯟꯅꯕ ꯅꯨꯡꯉꯥꯏ ꯍꯥꯏꯅ ꯑꯗꯨ ꯁꯤꯖꯟꯅꯔꯒ ꯌꯦꯡꯉꯦ ꯌꯥꯝ ꯅꯨꯡꯉꯥꯏ ꯍꯥꯟꯅꯗꯤ ꯁꯤꯡꯅ ꯊꯣꯡꯏ ꯌꯥꯝ ꯅꯨꯡꯉꯥꯏꯇꯦ ꯌꯥꯝꯅꯁꯨ ꯋꯥꯏ ꯆꯐꯨ ꯎꯌꯥꯟꯁꯨ ꯃꯨꯁꯤꯜꯂꯤ ꯌꯨꯝ ꯀꯩꯁꯨ ꯃꯣꯠꯁꯤꯜꯂꯤ ꯑꯉꯥꯡꯁꯤꯡꯗꯁꯨ ꯃꯁꯥ ꯌꯥꯝ ꯐꯠꯇꯦ ꯑꯗꯨ ꯍꯧꯖꯤꯛꯇꯤ ꯒ꯭ꯌꯥꯁ ꯁꯤꯖꯟꯅꯕꯗꯒꯤ ꯌꯥꯝꯅ ꯅꯨꯡꯉꯥꯏꯔꯦ ꯐꯦꯡꯕ ꯆꯥꯝꯕꯁꯨ ꯃꯣꯏꯇ꯭ꯔꯦ ꯌꯥꯝꯅ ꯅꯨꯡꯉꯥꯏ ꯑꯉꯥꯡ ꯁ꯭ꯀꯨꯜ ꯆꯠꯄ ꯈꯣꯠꯄꯗꯁꯨ ꯍꯥꯟꯅꯗꯤ ꯍꯥꯊꯨ ꯍꯥꯊꯨ ꯇꯧꯏ ꯍꯧꯖꯤꯛꯇꯤ ꯒ꯭ꯌꯥꯁꯇ ꯊꯣꯡꯉꯕꯅꯤꯅ ꯅꯪꯉꯦ ꯅꯪꯉꯦ ꯑꯗꯨꯅ ꯍꯧꯖꯤꯛꯇꯤ ꯌꯥꯝ ꯅꯨꯡꯉꯥꯏ ꯒ꯭ꯌꯥꯁꯇ ꯁꯤꯖꯟꯅꯕꯁꯦ ꯍꯥꯟꯅꯗꯤ ꯈꯪꯗꯦ ꯍꯥꯟꯅꯒ ꯍꯥꯏꯔꯨꯔꯗꯤ ꯍꯧꯖꯤꯛꯇꯤ ꯒ꯭ꯌꯥꯁ ꯁꯤꯖꯟꯅꯕꯗ ꯌꯥꯝ ꯅꯨꯡꯉꯥꯏ ꯆꯥꯛ ꯌꯦꯟꯖꯥꯡꯃꯛꯇ ꯊꯣꯡꯉꯁꯨ ꯌꯥꯝꯅ ꯍꯥꯎꯏ ꯊꯨꯁꯨ ꯊꯧꯔꯦ ꯒ꯭ꯌꯦꯁꯇ ꯆꯥꯛ ꯊꯣꯡ ꯊꯣꯡꯅ ꯊꯕꯛ ꯐꯤ ꯁꯨꯕ ꯀꯨꯗꯧꯕ ꯑꯃ ꯑꯃ ꯊꯕꯛ ꯇꯧꯕ ꯈꯣꯠꯄꯗꯁꯨ ꯌꯥꯝꯅ ꯅꯨꯡꯉꯥꯏ ꯑꯗꯨꯅ ꯃꯌꯥꯝ ꯒ꯭ꯌꯥꯁꯁꯨ ꯑꯁꯨꯝ ꯁꯤꯖꯟꯅꯕꯤꯌꯨ